ꯍꯂꯣ ꯑꯣ ꯀꯔꯤ ꯂꯩꯔꯦ ꯎꯝ

ꯑꯣꯑꯣ ꯍꯣꯏ ꯌꯥꯏ ꯌꯥꯏ ꯍꯥꯏꯒꯦ ꯅꯤꯉꯣꯜ ꯆꯥꯛꯀꯧꯕꯁꯤ ꯅꯤꯉꯣꯜ ꯍꯥꯏꯗꯤ ꯑꯩꯈꯣꯏꯒꯤ ꯅꯨꯄꯤꯁꯤꯡ ꯏꯃꯨꯡꯒꯤꯀꯣ ꯃꯌꯨꯝ ꯃꯀꯩ ꯄꯥꯟꯈꯤꯕꯁꯤꯡꯁꯤ ꯑꯁꯤ ꯑꯩꯈꯣꯏ ꯍꯤꯌꯥꯡꯒꯩꯒꯤ ꯅꯤꯅꯤ ꯄꯥꯟꯕꯁꯤ ꯑꯁꯤꯗ ꯃꯕꯨꯡ ꯃꯧꯄ꯭ꯋꯥꯁꯤꯡꯅ ꯀꯨꯏꯅ ꯎꯅꯗ꯭ꯔꯕ ꯃꯇꯨꯡꯗ ꯃꯣꯏꯁꯤ ꯆꯍꯤ ꯈꯨꯗꯤꯡꯒꯤ ꯀꯧꯔꯒ ꯌꯥꯝꯅ ꯅꯨꯡꯁꯤꯅꯅ ꯑꯩꯈꯣꯏ ꯆꯥꯃꯤꯟ ꯊꯛꯃꯤꯟꯅꯕꯒꯤ ꯊꯧꯔꯝꯅꯤ ꯑꯗꯨꯒ ꯂꯣꯏꯅꯅ ꯍꯣꯏ ꯃꯣꯏ ꯆꯠꯅꯕꯤ ꯃꯇꯨꯡ ꯏꯟꯅ ꯍꯧꯖꯤꯛꯀꯥꯟꯗꯤ

ꯀꯣ ꯃꯕꯨꯡ ꯃꯧꯄ꯭ꯋꯥꯁꯤꯡꯁꯤꯗ ꯑꯗꯨꯒ ꯃꯣꯏꯅ ꯀꯔꯤꯒꯨꯝꯕ ꯃꯇꯝꯗꯗꯤ ꯍꯟꯕ ꯃꯇꯝꯗꯁꯨ ꯑꯩꯈꯣꯏꯒꯤ ꯀꯩ ꯃꯣꯏ ꯑꯄꯥꯝꯕꯗꯣ ꯍꯥꯞꯐꯟꯅꯤꯡꯕꯒꯤ ꯃꯑꯣꯡ ꯑꯃꯀꯁꯨ ꯇꯧꯔꯛꯑꯦꯕ ꯑꯗꯨꯅ ꯁꯨꯝ ꯑꯍꯣꯡꯕꯁꯦ ꯌꯥꯝ ꯂꯥꯛꯈ꯭ꯔꯦ ꯍꯥꯏ ꯇꯥꯔꯦ ꯍꯥꯟꯅꯗꯒꯤ ꯑꯗꯨꯅ ꯑꯁꯤ ꯌꯥꯝꯅ ꯐꯖꯕ ꯑꯩꯈꯣꯏꯒꯤ ꯀꯩꯅꯣ ꯃꯅꯤꯄꯨꯔꯗ ꯑꯇꯩ ꯑꯇꯩꯗ ꯂꯩꯇꯕ ꯃꯩꯇꯩꯁꯤꯡ ꯃꯔꯛꯇ ꯑꯁꯨꯝꯅ ꯂꯩꯔꯝꯕ ꯀꯩꯅꯣꯅꯤ ꯑꯩꯈꯣꯏ ꯆꯠꯅꯕꯤ ꯑꯃ ꯍꯥꯏ ꯇꯥꯔꯦ ꯑꯩꯈꯣꯏꯒꯤ ꯌꯥꯝ ꯐꯖꯕ ꯑꯗꯨꯅ ꯍꯧꯖꯤꯛꯇꯤ ꯆꯤꯡꯗꯁꯨ ꯀ꯭ꯔꯤꯗꯁꯨ ꯑꯄꯨꯟꯕꯒꯤ ꯁꯨꯃꯥꯏꯅ ꯍꯥꯏꯗꯤ ꯆꯥꯛꯀꯧꯕꯁꯤꯀꯣ ꯁꯤ ꯐꯖꯕꯁꯤ ꯎꯔꯒ ꯑꯗꯨꯝ ꯇꯝꯕꯁꯨ ꯑꯇꯩ ꯑꯇꯩꯅꯁꯨ ꯇꯝꯃꯒ ꯑꯩꯈꯣꯏ ꯍꯥꯏꯗꯤ ꯆꯤꯡ ꯇꯝ ꯆꯥꯛꯀꯧꯕ ꯀꯔꯤ ꯇꯧꯕ ꯍꯥꯏꯗꯅ ꯑꯗꯨꯝ ꯑꯗꯨꯃꯥꯏꯅ ꯃꯊꯪ ꯃꯊꯪ ꯆꯥꯎꯊꯣꯔꯛꯈ꯭ꯔꯦ ꯍꯥꯏ ꯇꯥꯔꯦ ꯑꯩꯈꯣꯏ ꯃꯩꯇꯩ ꯈꯛꯇ ꯅꯠꯇꯅ ꯑꯇꯩ ꯑꯇꯩꯗꯁꯨ ꯑꯗꯨꯅ ꯃꯔꯨꯑꯣꯏꯅ ꯑꯩꯈꯣꯏ ꯍꯤꯌꯥꯡꯒꯩ ꯊꯥ ꯂꯥꯛꯄ ꯐꯧ ꯈꯔ ꯈꯔ ꯂꯣꯛꯅꯔꯛꯄ ꯑꯁꯤꯒꯨꯝꯕ ꯃꯇꯝꯁꯤꯗ ꯍꯥꯏꯔꯤꯁꯦ ꯍꯦꯛ ꯍꯦꯛ ꯄꯥꯡꯊꯣꯛꯅꯩꯌꯦꯕ ꯑꯇꯩ ꯀꯔꯤ ꯀꯔꯤ ꯈꯪꯅꯤꯡꯕ ꯂꯩꯕ ꯑꯗꯨ ꯀꯩꯅꯣ ꯇꯧꯋꯦ ꯑꯗꯨꯝ ꯑꯇꯩ ꯑꯇꯩꯀꯣ ꯃꯆꯥ ꯃꯁꯨꯁꯤꯡꯁꯨ ꯄꯨꯔꯒ ꯑꯗꯨꯝ ꯆꯠꯅꯕꯅꯤꯀꯣ ꯃꯣꯏ ꯅꯨꯄꯤꯈꯛꯇ ꯂꯥꯛꯄ ꯅꯠꯇꯦꯕ ꯑꯗꯗꯤ ꯗꯈꯤꯅꯥꯒꯨꯝꯕ ꯀꯩꯒꯨꯝꯕꯁꯨ ꯃꯌꯥꯝ ꯄꯤꯕꯅꯤ ꯎꯝ

ꯎꯝ ꯎꯝ ꯑꯣ ꯍꯣ ꯐꯔꯦ ꯐꯦꯔꯦ ꯑꯩꯁꯨ ꯑꯩ ꯈꯪꯕ ꯈꯔꯗꯣ ꯑꯗꯨꯝ ꯍꯥꯏꯕꯅꯤ ꯌꯥꯔꯦ ꯌꯥꯔꯦ

ꯎꯝ ꯊꯝꯃꯦ ꯊꯝꯃꯦ ꯑꯥ ꯑꯥ ꯊꯝꯃꯦ